ꯚꯥꯔꯠꯀꯤ ꯍꯧꯖꯤꯛ ꯃꯇꯝꯗ ꯕꯣꯂꯤꯋꯨꯗꯀꯤ ꯕꯣꯂꯤꯋꯨꯗꯅ ꯁꯦꯠꯂꯤꯕ ꯗ꯭ꯔꯦꯁ ꯑꯁꯦ ꯁꯦꯡꯅ ꯍꯥꯏꯔ ꯀꯥꯟꯗꯗꯤ ꯑꯗꯨꯛꯀꯤ ꯃꯇꯤꯛ ꯌꯥꯝꯅ ꯐꯖꯕꯁꯨ ꯌꯥꯎꯋꯤ ꯌꯥꯝꯅ ꯑꯣꯗ ꯑꯣꯏꯕꯁꯨ ꯌꯥꯎꯋꯤ ꯑꯩꯈꯣꯏꯅ ꯐꯦꯃꯦꯂꯤ ꯌꯦꯡꯕꯗꯁꯨ ꯌꯥꯗꯕꯁꯨ ꯌꯥꯎꯋꯤ ꯌꯥꯗꯕꯅ ꯑꯌꯥꯝꯕꯅꯤ ꯑꯌꯥꯗꯕ ꯉꯥꯛꯇꯅꯤ ꯃꯔꯝꯗꯤ ꯀꯩꯒꯤꯅꯣ ꯍꯥꯏꯕ ꯃꯇꯝꯗ ꯃꯈꯣꯏꯒꯤꯁꯤ ꯑꯩꯈꯣꯏꯒꯤ ꯐꯦꯁꯟ ꯁꯣ ꯍꯥꯏꯇꯥꯔꯦ ꯗ꯭ꯔꯦꯁ ꯑꯗꯨꯛꯀꯤ ꯃꯇꯤꯛ ꯍꯣꯠ ꯑꯣꯏ ꯑꯗꯨꯒ ꯑꯅꯤꯁꯨꯕꯗꯅ ꯑꯩꯈꯣꯏꯒꯤ ꯏꯕꯔꯒ꯭ꯔꯤꯟ ꯑꯣꯏꯕ ꯖꯒꯣꯏ ꯏꯁꯩ ꯍꯥꯏꯔꯗꯤ ꯑꯩꯈꯣꯏ ꯕꯤꯖꯨ ꯗꯥꯟꯁ ꯀꯨꯝꯕ ꯑꯩꯈꯣꯏ ꯃꯅꯤꯄꯨꯔꯗꯅ ꯂꯥꯏ ꯍꯔꯥꯎꯕꯒꯨꯝꯕ ꯁꯤꯒꯤꯁꯨ ꯑꯩꯈꯣꯏꯅ ꯏꯕꯔꯒ꯭ꯔꯤꯟ ꯗꯥꯟꯁꯀꯨꯝꯕ ꯖꯒꯣꯏꯒꯨꯝꯕ ꯑꯗꯨꯝ ꯊꯦꯡꯅꯩ ꯑꯩꯈꯣꯏꯗ ꯀꯥꯎꯕꯁꯨ ꯉꯝꯗꯦ